ꯑꯩꯈꯣꯏ ꯌꯨꯝꯗꯗꯤ ꯐꯨꯠꯂꯒ ꯃꯍꯤ ꯁꯨꯝꯂꯒ ꯁꯦꯝꯕ ꯍꯤꯗꯥꯛ ꯁꯦꯝꯕꯁꯦ ꯑꯌꯥꯝꯕ ꯈꯣꯍꯤꯒ ꯖꯤꯟꯖꯔꯒ ꯑꯗꯨꯒ ꯆꯝꯄ꯭ꯔꯥ ꯃꯍꯤꯒ ꯇꯧꯔꯒ ꯑꯌꯥꯝꯕ ꯁꯦꯝꯃꯦ ꯈꯣꯍꯤ ꯏꯁꯤꯡ ꯍꯥꯟꯅ ꯐꯨꯠꯂꯒ ꯏꯁꯤꯡ ꯐꯨꯠꯈ꯭ꯔ ꯃꯇꯨꯡꯗ ꯈꯣꯍꯤ ꯍꯥꯞꯆꯤꯜꯂꯒ ꯑꯗꯨ ꯃꯇꯨꯡꯗ ꯖꯤꯟꯖꯔ ꯁꯤꯡ ꯑꯁꯦ ꯍꯥꯞꯈ꯭ꯔ ꯃꯇꯨꯡꯗ ꯑꯗꯨ ꯃꯌꯥꯝ ꯍꯥꯞꯈ꯭ꯔ ꯃꯇꯨꯡꯗ ꯒ꯭ꯂꯥꯁꯇ ꯍꯥꯞꯈ꯭ꯔ ꯃꯇꯨꯡꯗ ꯆꯝꯄ꯭ꯔꯥ ꯑꯃ ꯏꯀꯣꯟ ꯀꯣꯟꯕꯗ ꯍꯥꯞꯆꯤꯜꯂꯤ ꯆꯝꯄ꯭ꯔꯥꯒꯤ ꯃꯍꯤ ꯑꯃ ꯁꯨꯝꯃꯒ ꯍꯥꯞꯆꯤꯜꯂꯤ ꯑꯗꯨꯃꯥꯏꯅ ꯇꯧꯔꯒ ꯁꯦꯝꯃꯦ ꯑꯗꯨꯁꯦ ꯀꯔꯤꯒꯤ ꯁꯦꯝꯕ꯭ꯔꯥ ꯍꯥꯏꯔꯒ ꯑꯩꯈꯣꯏꯗ ꯆꯥꯕ ꯊꯛꯄꯗ ꯇꯨꯝꯕ ꯉꯝꯗꯕ ꯇꯨꯝꯕꯗ ꯋꯥꯕꯗ ꯄꯨꯛ ꯅꯨꯡꯉꯥꯏꯔꯛꯇꯕ ꯃꯇꯝꯗ ꯑꯗꯨꯁꯦ ꯌꯥꯝꯅ ꯀꯥꯟꯅꯔꯛꯄ ꯑꯗꯨ ꯊꯛꯑꯗꯤ ꯌꯥꯝꯅ ꯍꯛꯆꯥꯡꯗ ꯉꯁꯥꯏꯒꯤ ꯋꯥꯔꯝꯕ ꯉꯁꯥꯏꯒꯤ ꯆꯥꯕ ꯊꯛꯄ ꯇꯨꯝꯗꯕ ꯃꯌꯥꯝꯁꯦ ꯇꯨꯝꯈꯤꯕ ꯑꯗꯨꯅ ꯑꯗꯨꯒꯤ ꯍꯤꯗꯥꯛꯁꯦ ꯗꯥꯏꯖꯦꯁꯟꯒꯤ ꯍꯤꯗꯥꯛꯅꯦ ꯍꯥꯏꯅ ꯑꯩꯈꯣꯏꯗꯤ ꯁꯦꯝꯃꯦ ꯑꯗꯨꯁꯦ ꯗꯥꯏꯖꯦꯁꯟꯒꯤ ꯍꯤꯗꯥꯛꯅꯦ ꯇꯨꯝꯅꯤꯡꯉꯥꯏꯒꯤ ꯍꯤꯗꯥꯛ ꯍꯥꯏꯅ ꯁꯦꯝꯃꯦ ꯐꯨꯠꯂꯒ ꯏꯁꯤꯡ ꯐꯨꯠꯂꯒ ꯈꯣꯍꯤ ꯍꯥꯞꯂꯒ ꯉꯁꯥꯏꯒꯤ ꯆꯝꯄ꯭ꯔꯥ ꯁꯤꯡ ꯃꯌꯥꯝꯗꯣ ꯍꯥꯞꯆꯤꯜꯂꯒ ꯑꯗꯨ ꯊꯛꯄ ꯃꯇꯝꯗ ꯍꯛꯆꯥꯡꯗ ꯌꯥꯝ ꯅꯨꯡꯉꯥꯏꯕ ꯉꯁꯥꯏꯒꯤ ꯇꯨꯝꯕ ꯉꯝꯗꯕ ꯄꯨꯛꯇ ꯍꯛꯆꯥꯡꯗ ꯄꯨꯛ ꯌꯦꯛꯂꯒ ꯂꯩꯕ ꯉꯁꯥꯏ ꯄꯨꯛꯁꯦ ꯇꯤꯡꯂꯒ ꯄꯨꯛꯁꯦ ꯅꯨꯡꯉꯥꯏꯔꯛꯇꯕ ꯗꯥꯏꯖꯦꯁꯟ ꯋꯥꯕ ꯃꯇꯝꯗ ꯑꯗꯨꯃꯥꯏꯅ ꯊꯛꯑꯒ ꯑꯩꯈꯣꯏꯗꯤ ꯑꯩꯈꯣꯏꯒꯤ ꯉꯁꯥꯏꯒꯤ ꯇꯨꯝꯕ ꯉꯝꯗꯕ ꯂꯩꯕ ꯃꯌꯥꯝꯁꯦ ꯇꯨꯝꯈꯤ ꯑꯗꯨꯃꯥꯏꯅ ꯊꯛꯏ ꯑꯗꯨꯅ ꯑꯩꯈꯣꯏ ꯏꯃꯨꯡꯗ ꯑꯗꯨ ꯑꯌꯥꯝꯕ ꯁꯤꯖꯤꯟꯅꯩꯌꯦ ꯈꯣꯍꯤꯒ ꯆꯞꯄ꯭ꯔꯥꯒ ꯉꯁꯥꯏꯒꯤ ꯁꯤꯡꯒꯁꯦ ꯑꯩꯈꯣꯏꯒꯤ ꯆꯥꯛ ꯑꯦꯟꯁꯥꯡ ꯊꯛ ꯆꯥꯕ ꯊꯛꯄꯗ ꯇꯨꯝꯗꯕꯒꯤ ꯇꯨꯝꯗꯕ ꯃꯇꯝꯗ ꯑꯗꯨ ꯁꯤꯖꯤꯟꯅꯔꯒ ꯑꯗꯨ ꯊꯛꯄ ꯃꯇꯨꯡꯗ ꯑꯩꯈꯣꯏꯒꯤ ꯍꯛꯆꯥꯡꯗ ꯇꯨꯝꯗꯕ ꯂꯩꯕ ꯃꯌꯥꯝꯁꯨ ꯑꯗꯨꯝ ꯇꯨꯝꯃꯦ ꯑꯗꯨꯅ ꯑꯩꯈꯣꯏ ꯌꯨꯝꯗꯗꯤ ꯑꯗꯨꯒꯤ ꯑꯗꯨꯒꯤ ꯃꯍꯤꯅ ꯁꯨꯝꯕ ꯑꯗꯨ ꯐꯨꯠꯂꯒ ꯁꯦꯝꯕ ꯑꯗꯨꯒꯤ ꯍꯤꯗꯥꯛꯁꯦ ꯑꯌꯥꯝꯕ ꯁꯤꯖꯤꯟꯅꯩꯌꯦ ꯑꯗꯨꯒ ꯑꯗꯨꯒꯤ ꯀꯥꯟꯅꯕꯁꯦ ꯆꯥꯕ ꯊꯛꯄ ꯇꯨꯝꯕꯒꯤ ꯉꯥꯛꯁꯨ ꯅꯠꯇꯕ ꯋꯦꯠ ꯂꯣꯁꯇꯁꯨ ꯌꯥꯝ ꯀꯥꯟꯅꯕ ꯑꯩꯈꯣꯏꯒꯤ ꯀꯦ ꯖꯤ ꯌꯥꯝꯅ ꯍꯦꯟꯒꯠꯈꯤꯕ ꯌꯥꯝ ꯍꯛꯆꯥꯡ ꯂꯨꯝꯕꯗꯁꯨ ꯑꯗꯨꯅ ꯈꯔ ꯇꯣꯏꯅ ꯑꯗꯨꯃꯥꯏꯅ ꯊꯛꯄ ꯇꯥꯔꯒꯗꯤ ꯍꯦꯟꯅ ꯍꯛꯆꯥꯡꯁꯦ ꯌꯥꯡꯂꯛꯄ ꯑꯩꯈꯣꯏꯒꯤ ꯋꯦꯠꯁꯦ ꯀꯨꯝꯂꯛꯄ ꯑꯗꯨꯒ ꯑꯗꯨ ꯊꯛꯄ ꯃꯇꯝꯗ ꯍꯛꯆꯥꯡꯁꯨ ꯍꯦꯜꯗꯤ ꯋꯦꯠ ꯂꯣꯁꯀꯤ ꯉꯥꯛꯁꯨ ꯅꯠꯇꯕꯤꯗ ꯍꯛꯆꯥꯡꯁꯦ ꯀꯟꯈꯠꯂꯛꯄ ꯍꯛꯆꯥꯡꯁꯦ ꯌꯥꯝ ꯍꯦꯜꯗꯤ ꯑꯣꯏꯔꯛꯄ ꯑꯗꯨꯝꯕ ꯑꯗꯨ ꯊꯛꯂꯒ ꯇꯨꯝꯕꯒꯤ ꯀꯥꯟꯅꯕ ꯈꯛ ꯅꯠꯇꯅ ꯋꯦꯠꯁꯨ ꯂꯣꯁ ꯑꯣꯏꯍꯜꯂꯤ ꯑꯗꯨꯒ ꯍꯛꯆꯥꯡꯁꯨ ꯅꯨꯡꯉꯥꯏꯍꯜꯂꯤ ꯑꯗꯨꯅ ꯑꯩꯈꯣꯏꯒꯤ ꯆꯥꯛꯈꯥꯎꯁꯤꯅ ꯑꯩꯈꯣꯏꯒꯤ ꯑꯌꯨꯛ ꯉꯟꯇꯥ ꯊꯛꯄꯁꯨ ꯆꯥꯛꯈꯥꯎꯁꯤꯡꯁꯨ ꯁꯦꯡꯍꯜꯂꯒ ꯑꯗꯨꯃꯥꯏꯅ ꯌꯥꯝ ꯀꯥꯟꯅꯕ ꯄꯤꯌꯦ ꯑꯩꯈꯣꯏꯒꯤ ꯑꯗꯨꯒꯤ ꯈꯣꯍꯤꯒ ꯆꯝꯄ꯭ꯔꯥꯒ ꯉꯁꯥꯏꯒꯤ ꯁꯤꯡꯒꯤ ꯁꯦꯝꯕ ꯍꯤꯗꯥꯛ ꯑꯁꯦ